ꯑꯩꯈꯣꯏ ꯃꯅꯤꯄꯨꯔꯒꯤ ꯅꯍꯥꯁꯤꯡꯗ ꯑꯗꯨꯝ ꯃꯈꯣꯏꯗ ꯈ꯭ꯋꯥꯏꯗꯩ ꯄꯥꯝꯖꯕ ꯍꯥꯏꯔꯒꯗꯤ ꯑꯗꯨꯝ ꯐꯨꯠꯕꯣꯜ ꯑꯗꯨꯝ ꯃꯈꯣꯏꯁꯦ ꯑꯗꯨꯝ ꯄꯥꯝꯖꯩ ꯑꯗꯨꯒ ꯃꯈꯣꯏ ꯃꯇꯝ ꯄ꯭ꯔꯥꯛꯇꯤꯁ ꯇꯧꯕꯁꯨ ꯐꯨꯠꯕꯣꯜꯗ ꯑꯗꯨꯝ ꯑꯌꯥꯝꯕ ꯄꯤꯅꯩ